ꯑꯣ ꯍꯜꯂꯣ ꯑꯣ ꯇꯥꯃꯣ ꯁꯤꯒꯤꯁꯦ ꯃꯉꯥꯜꯒꯤ ꯕꯦꯖꯤꯇꯦꯕꯜ ꯐꯥꯝꯗꯣ ꯑꯣꯏꯗꯣꯏ ꯅꯠꯇ꯭ꯔꯣ ꯑꯩꯁꯦ ꯑꯦꯟꯁꯥꯡ ꯅꯥꯄꯤ ꯈꯔ ꯂꯧꯅꯤꯡꯕꯀꯣ ꯑꯦꯟꯁꯥꯡ ꯅꯥꯄꯤ ꯍꯧꯖꯤꯛ ꯍꯧꯖꯤꯛ ꯀꯔꯤ ꯀꯔꯤ ꯑꯦꯟꯁꯥꯡ ꯅꯥꯄꯤ ꯐꯪꯕꯤꯔꯤꯒꯦ ꯇꯥꯃꯣ ꯑꯣ ꯑꯗꯣ ꯑꯩ ꯑꯦꯟꯁꯥꯡ ꯅꯥꯄꯤ ꯈꯔ ꯂꯧꯅꯤꯡꯕ ꯑꯗꯣ ꯑꯦꯟꯁꯥꯡ ꯅꯥꯄꯤꯁꯤꯡꯁꯦ ꯀꯩꯅꯣ ꯑꯩꯈꯣꯏꯒꯤ ꯀꯩꯅꯣ ꯍꯤꯗꯥꯛ ꯀꯥꯞꯄ ꯑꯣꯏꯗꯣꯏꯔꯣ ꯀꯃꯥꯏꯅ ꯇꯧꯕꯅꯣ ꯃꯣꯏꯁꯤꯕꯣ ꯍꯥꯏꯗꯤ ꯑꯪ

ꯑꯣ ꯍꯥꯏꯗꯤ ꯍꯧꯖꯤꯛ ꯀꯦꯃꯤꯀꯦꯜ ꯃꯌꯥꯝ ꯊꯥꯛꯅꯔꯝꯅꯤꯅꯀꯣ ꯑꯗꯨꯗꯨꯅ ꯍꯛꯆꯥꯡꯒ ꯁꯣꯛꯅꯩꯗꯅꯀꯣ

ꯑꯣ ꯇꯥꯃꯣ ꯀꯦꯕꯤꯁꯦ ꯍꯧꯖꯤꯛ ꯀꯌꯥꯝ ꯆꯥꯎꯔꯒꯦ ꯀꯃꯥꯏꯅ ꯇꯧꯒꯦ ꯀꯣꯕꯤ ꯑꯃꯅ ꯀꯦ ꯖꯤ ꯀꯌꯥꯃꯨꯛꯀꯤ ꯆꯥꯡ ꯐꯪꯒꯦ ꯑꯪ ꯑꯪ ꯑꯣ ꯑꯩꯁꯦ ꯑꯦꯟꯁꯥꯡ ꯅꯥꯄꯤꯁꯦ ꯈꯔ ꯑꯝꯇ ꯇꯦꯛꯆꯒꯦ ꯈꯔ ꯌꯥꯝ ꯂꯧꯒꯦ ꯇꯧꯕꯅꯦꯕꯀꯣ ꯑꯩꯈꯣꯏꯒꯤꯁꯨ ꯀꯩꯊꯦꯜꯗ ꯄꯣꯠꯐꯝ ꯑꯃ ꯑꯅꯤꯒꯤ ꯊꯥꯒꯗꯕꯅꯦꯕꯀꯣ ꯍꯥꯔ ꯅꯨꯡ ꯍꯥꯞꯄꯁꯦ ꯌꯥꯝꯅ ꯀꯝꯄ꯭ꯂꯦꯟ ꯂꯥꯛꯄ ꯍꯥꯏꯇꯥꯔꯦ ꯑꯩꯈꯣꯏꯗꯁꯨ ꯁꯤꯁꯤꯅ ꯐꯠꯅꯗꯕ ꯑꯣꯏꯍꯟꯕꯅꯤꯅꯀꯣ

ꯑꯩꯁꯦ ꯑꯦꯟꯁꯥꯡ ꯅꯥꯄꯤꯁꯦ ꯀꯣꯕꯤꯁꯦ ꯈꯔ ꯌꯥꯝ ꯂꯧꯅꯤꯡꯕꯅꯦꯕꯀꯣ ꯀꯣꯕꯤꯁꯦ ꯀꯦ ꯖꯤ ꯌꯥꯡꯈꯩꯃꯨꯛꯀꯤ ꯆꯥꯡ ꯂꯥꯛꯀꯗꯧꯕ ꯃꯥꯜꯂꯦꯕꯀꯣ ꯑꯗꯨꯒ ꯍꯋꯥꯏꯗ ꯍꯋꯥꯏꯁꯦ ꯀꯔꯤ ꯀꯔꯤ ꯍꯋꯥꯏꯗ ꯂꯩꯒꯦ ꯍꯧꯖꯤꯛ ꯑꯣ ꯇꯥꯡꯈꯨꯜ ꯍꯋꯥꯏꯒꯨꯝꯕꯗꯣ ꯑꯩꯈꯣꯏꯒꯤ ꯇꯥꯃꯣ ꯑꯩꯈꯣꯏ ꯇꯥꯡꯈꯨꯜ ꯍꯋꯥꯏꯒꯨꯝꯕꯁꯦ ꯑꯩꯈꯣꯏꯒꯤ ꯕꯦꯒ ꯕꯦꯒꯇ ꯀꯦ ꯖꯤ ꯀꯌꯥꯃꯨꯛ ꯀꯃꯥꯏꯅ ꯆꯟꯖꯥꯠꯅꯣ ꯃꯣꯏꯁꯤꯕꯣ

ꯑꯗꯨꯒꯨꯝꯕ ꯑꯗꯨꯒꯤ ꯕꯦꯒꯇꯣ ꯕꯦꯒ ꯑꯅꯤꯒꯨꯝꯕꯃꯨꯛ ꯆꯥꯡ ꯍꯥꯏꯗꯤ ꯀꯦ ꯖꯤ ꯆꯥꯝꯃꯒꯤ ꯆꯥꯡ ꯍꯥꯏ ꯇꯥꯔꯦꯀꯣ ꯑꯗꯨꯃꯥꯏꯅ ꯂꯧꯅꯤꯡꯉꯦ ꯑꯗꯨꯗꯨꯒ ꯑꯇꯣꯞꯄ ꯊꯕꯤꯁꯨ ꯐꯪꯕ꯭ꯔꯥ ꯀꯃꯥꯏꯅ ꯇꯧꯒꯦ ꯊꯕꯤꯁꯦ ꯑꯩꯈꯣꯏꯒꯤ ꯀꯩꯍꯥꯏꯅꯤ ꯊꯕꯤꯁꯦ ꯌꯥꯝ ꯀꯟꯅ ꯂꯤꯁꯤꯜꯂꯛꯄ ꯑꯣꯏꯒꯗ꯭ꯔꯥ ꯅꯠꯇ꯭ꯔ ꯅꯧꯔꯤꯕꯒꯤ ꯆꯥꯡ ꯑꯣꯏꯗꯣꯏꯔ ꯑꯪ ꯑꯣ ꯑꯗꯨ ꯊꯕꯤꯁꯤꯖꯁꯨ ꯈꯔ ꯌꯥꯝ ꯄꯥꯝꯃꯦꯕꯀꯣ ꯊꯕꯤꯁꯨ ꯊꯕꯤ ꯕꯣꯔꯥ ꯑꯅꯤꯒꯨꯝꯕꯒꯤ ꯆꯥꯡ ꯀꯣ ꯍꯣꯏ ꯍꯣꯏ ꯑꯗꯨꯒ ꯑꯇꯣꯞ ꯑꯇꯣꯞꯄ ꯑꯦꯟꯁꯥꯡ ꯅꯥꯄꯤꯁꯤꯡꯁꯦ ꯑꯩꯁꯦ ꯑꯇꯣꯞꯄꯁꯨ ꯈꯔ ꯂꯧꯅꯤꯡꯕ ꯍꯥꯏꯇꯥꯔꯦ ꯊꯕꯤꯁꯦ ꯈꯣꯡꯗ꯭ꯔꯨꯝꯒꯨꯝꯕꯗꯤ ꯐꯪꯕ꯭ꯔꯥ ꯀꯃꯥꯏꯅ ꯇꯧꯒꯦ ꯑꯣ ꯈꯣꯡꯗ꯭ꯔꯨꯝꯁꯨ ꯈꯣꯡꯗ꯭ꯔꯨꯝ ꯕꯣꯔꯥ ꯑꯍꯨꯝꯒꯨꯝꯕ ꯄꯥꯝꯃꯦꯕꯀꯣ ꯑꯗꯣ ꯃꯣꯏꯁꯦ ꯃꯃꯜꯁꯦ ꯀꯃꯥꯏꯅ ꯀꯃꯥꯏꯅ ꯀꯃꯥꯏꯅ ꯇꯧꯖꯥꯠꯅꯣ ꯍꯥꯏꯗꯤ ꯌꯥꯝ ꯆꯥꯎꯕꯖꯥꯠꯂ ꯍꯧꯖꯤꯛꯁꯦ ꯃꯃꯜꯁꯦ ꯅꯦꯝꯕ꯭ꯔꯥ ꯀꯃꯥꯏꯅ ꯇꯧꯒꯦ

ꯎꯝ ꯎꯝ ꯑꯇꯣꯞꯄꯁꯦ ꯑꯩꯁꯦ ꯑꯗꯨꯗꯨꯅꯕꯨꯗꯤ ꯑꯗꯣ ꯇꯥꯃꯣ ꯍꯣꯏꯁꯦ ꯀꯩꯅꯣ ꯇꯧꯕ ꯌꯥꯒꯗ꯭ꯔꯥ ꯑꯩꯈꯣꯏꯒꯤ ꯇꯥꯃꯣ ꯍꯣꯏꯅ ꯊꯤꯟꯕꯤꯔꯛꯄ ꯌꯥꯒꯗ꯭ꯔꯥ ꯅꯠꯇ꯭ꯔꯒ ꯑꯩꯈꯣꯏ ꯂꯥꯛꯑꯒ ꯂꯧꯖꯒꯗ꯭ꯔꯥ ꯑꯪ

ꯑꯣ ꯑꯗꯨꯗꯤ ꯑꯩ ꯇꯥꯃꯣꯗ ꯑꯗꯨꯝ ꯑꯊꯨꯕꯗ ꯄꯥꯎ ꯐꯥꯎꯖꯔꯛꯑꯒꯦꯕꯀꯣ ꯍꯥꯏꯗꯤ ꯀꯣꯕꯤꯗꯣ ꯀꯦ ꯖꯤ ꯆꯥꯝꯃꯒꯤ ꯃꯌꯥꯀꯣ ꯑꯗꯨꯒ ꯀꯩꯅꯣ ꯍꯋꯥꯏꯊ꯭ꯔꯥꯛꯇꯣ ꯀꯦ ꯖꯤ ꯆꯥꯝꯃ ꯑꯗꯨꯁꯨ ꯍꯥꯏꯗꯤ ꯕꯦꯒ ꯑꯅꯤꯒꯨꯝꯕꯀꯣ ꯑꯗꯒꯤ ꯊꯕꯤꯗꯣ ꯊꯕꯤ ꯊꯕꯤꯁꯨ ꯕꯣꯔꯥ ꯑꯍꯨꯝꯒꯨꯝꯕ ꯂꯥꯛꯀꯗꯧꯕ ꯃꯥꯜꯂꯦꯕꯀꯣ ꯑꯩꯅ ꯄꯥꯝꯃꯤꯁꯦꯀꯣ ꯈꯣꯡꯗ꯭ꯔꯨꯝꯗꯨꯁꯨ ꯀꯦ ꯖꯤ ꯈꯣꯡꯗ꯭ꯔꯨꯝꯗꯣ ꯍꯧꯖꯤꯛ ꯀꯦ ꯖꯤ ꯀꯩꯅꯣꯃꯨꯛꯇꯪ ꯄꯥꯝꯃꯦ ꯀꯦ ꯖꯤ ꯌꯥꯡꯈꯩꯃꯨꯛꯇꯪ ꯄꯥꯝꯃꯦꯕ ꯍꯣꯏ ꯍꯣꯏ ꯇꯥꯃꯣꯗ ꯍꯥꯏꯕꯒꯤ ꯇꯧꯕꯅꯤ ꯇꯥꯃꯣꯅꯤꯅ ꯍꯣꯏ ꯍꯣꯏ ꯍꯣꯏ ꯇꯥꯃꯣ